ꯏꯇꯥꯎ ꯕꯤꯔꯦꯟ ꯅꯪ ꯀꯔꯥꯏꯗ ꯑꯩꯅ ꯅꯉꯣꯟꯗ ꯍꯪꯅꯤꯡꯕꯗꯤ ꯅꯍꯥꯟ ꯅꯣꯏ ꯅꯆꯦꯁꯨ ꯃꯃꯥꯡ ꯍꯞꯇꯥꯗ ꯂꯨꯍꯣꯡꯒꯈꯔꯦ ꯑꯗꯨ ꯑꯩꯈꯣꯏ ꯏꯆꯦꯁꯨ ꯃꯊꯪ ꯍꯞꯇꯥ ꯗꯦꯠ ꯐꯣꯔꯇꯤꯟ ꯐꯦꯕꯋꯥꯔꯤꯗ ꯍꯩꯖꯤꯡꯄꯣꯠ ꯂꯩꯅꯦ ꯃꯥꯒꯤ ꯍꯩꯖꯤꯡꯄꯣꯠꯇꯨꯗ ꯑꯩꯅ ꯄꯣꯠꯁꯤ ꯈꯔ ꯄꯥꯝꯃꯤꯅꯦ ꯀꯦꯛꯒꯨꯝꯕ ꯄꯦꯇꯤꯁꯒꯨꯝꯕ ꯑꯗꯨꯗꯩ ꯃꯤꯛꯁꯆꯔꯒꯨꯝꯕ ꯐ꯭ꯔꯨꯇꯤꯒꯨꯝꯕ ꯀꯞ ꯀꯦꯛꯒꯨꯝꯕꯥ ꯑꯗꯨ ꯈꯔ ꯂꯩꯅꯤꯡꯉꯤ ꯑꯗꯨ ꯑꯩꯅ ꯍꯥꯏꯐꯦꯠ ꯃꯣꯏꯁꯤ ꯔꯤꯚ꯭ꯌꯨ ꯌꯦꯡꯉꯛꯀꯥꯟꯗꯗꯤ ꯑꯩ ꯂꯤꯛꯂꯥꯒꯨꯝꯕꯒꯤ ꯀꯦꯛꯁꯤꯗꯤ ꯈꯔ ꯍꯥꯎꯏ ꯍꯥꯏ ꯑꯗꯨꯗꯒꯤ ꯑꯁꯤꯒꯤ ꯄꯥꯔꯛꯋꯦꯒꯤꯅ ꯃꯣꯏꯒꯤ ꯒꯨꯂꯥꯞ ꯖꯥꯃꯨꯟꯒꯨꯝꯕ ꯑꯗꯨꯗꯒꯤ ꯑꯦ ꯖꯦꯒꯤꯅ ꯃꯣꯏꯒꯤ ꯆꯧꯒꯨꯝꯕ ꯃꯣꯃꯣꯒꯨꯝꯕ ꯑꯁꯤ ꯈꯔ ꯍꯥꯎꯏ ꯍꯥꯏ ꯑꯩ ꯈꯔ ꯈꯔ ꯄꯥꯝꯃꯤꯅꯦ ꯀꯃꯥꯏꯅ ꯇꯧ ꯇꯧꯁꯤꯒꯦ ꯅꯣꯏꯒꯤꯗꯤ ꯀꯃꯥꯏꯅ ꯇꯧꯈꯤꯒꯦ ꯅꯣꯏ ꯇꯣꯉꯥꯟ ꯇꯣꯉꯥꯟꯅ ꯗꯨꯀꯥꯟ ꯇꯣꯉꯥꯟ ꯇꯣꯉꯥꯟꯕꯗꯒꯤ ꯇꯣꯉꯥꯟ ꯇꯣꯉꯥꯟꯕ ꯄꯣꯠ ꯑꯣꯔꯗꯔ ꯇꯧꯈꯤꯕ꯭ꯔꯥ ꯅꯠꯇ꯭ꯔ ꯗꯨꯀꯥꯟ ꯑꯃꯗꯒꯤ ꯄꯣꯠ ꯑꯣꯔꯗꯔ ꯀꯃꯥꯏꯅ ꯇꯧꯈꯤꯕ꯭ꯔꯥ ꯑꯗꯨꯒꯤ ꯍꯥꯏꯐꯦꯠ ꯅꯪꯒꯤ ꯍꯥꯏꯐꯦꯠ ꯃꯣꯠꯇꯣ ꯑꯩ ꯄꯥꯝꯃꯤ ꯀꯔꯝꯕꯅ ꯐꯅꯤ ꯀꯔꯤ ꯐꯅꯤ ꯈꯤꯇꯪ ꯇꯥꯟꯅꯁꯤꯅꯦ ꯏꯇꯥꯎ ꯑꯗꯨ ꯍꯪꯕꯅꯦꯗ ꯍꯣꯏ ꯍꯣꯏ ꯍꯣꯏ